ꯐꯣꯇꯣꯒ꯭ꯔꯥꯐꯔꯁꯤꯅ ꯑꯩꯒꯤ ꯑꯩꯈꯣꯏꯒꯤ ꯑꯦꯛꯇꯤꯕꯤꯖꯝ ꯁꯣꯁꯦꯜ ꯆꯦꯟꯖꯦꯁꯇ ꯌꯥꯝꯅ ꯃꯇꯦꯡ ꯄꯥꯡꯏ ꯍꯥꯏꯕ ꯌꯥꯏ ꯍꯥꯏꯕꯗꯤ ꯐꯣꯇꯣ ꯐꯣꯇꯣꯒ꯭ꯔꯥꯞꯁꯤꯅ ꯑꯩꯈꯣꯏꯒꯤ ꯄ꯭ꯔꯨꯐ ꯑꯃ ꯑꯣꯏꯅ ꯀꯔꯤ ꯊꯣꯛꯏꯕꯒꯦ ꯀꯩ ꯇꯧꯔꯤꯕꯒꯦ ꯍꯥꯏꯕꯗꯣ ꯃꯣꯏꯅ ꯄ꯭ꯔꯨꯞ ꯑꯃ ꯑꯣꯏꯅ ꯎꯠꯇꯣꯔꯤꯕꯅꯤ ꯁꯝꯅ ꯍꯥꯏꯔꯕꯗ ꯑꯩꯈꯣꯏꯒꯤ ꯏꯔꯥꯡ ꯑꯃ ꯊꯣꯛꯄ ꯃꯇꯝꯗ ꯍꯧꯖꯤꯛꯀꯤ ꯏꯔꯥꯡꯁꯤꯗ ꯕ꯭ꯔꯨꯇꯦꯜꯂꯤꯇꯤ ꯑꯣꯞ ꯍꯥꯏꯗꯤ ꯄꯨꯂꯤꯁ ꯅꯠꯇ꯭ꯔꯒ ꯑꯥꯔꯃꯤꯁꯤꯡꯒꯤ ꯕ꯭ꯔꯨꯇꯦꯜꯂꯤꯇꯤꯗꯣ ꯎꯠꯀꯦ ꯍꯥꯏꯕ ꯇꯥꯔꯒꯗꯤ ꯐꯣꯇꯣꯒ꯭ꯔꯥꯐꯤꯁꯤꯅ ꯐꯣꯇꯣꯒ ꯃꯥꯒꯤ ꯐꯣꯇꯣꯗꯨꯅ ꯑꯗꯨꯅ ꯎꯠꯄ ꯉꯝꯗꯣꯔꯤꯕꯅꯤ ꯄ꯭ꯔꯨꯐ ꯑꯃ ꯑꯣꯏꯅ ꯑꯗꯨꯒ ꯁꯣꯁꯦꯜ ꯆꯦꯟꯖꯦꯁꯇ ꯌꯦꯡꯉꯒꯗꯤ ꯁꯤ ꯐꯣꯇꯣ ꯐꯣꯇꯣꯁꯤꯅ ꯑꯩꯈꯣꯏꯒꯤ ꯐꯠꯇ ꯍꯥꯎꯗꯤ ꯂꯨꯡ ꯂꯪꯊꯣꯛꯏꯕ ꯋꯥꯇꯔ ꯄꯣꯂꯨꯁꯟ ꯊꯣꯛꯍꯜꯂꯤꯕ ꯑ ꯅꯠꯇ꯭ꯔꯒ ꯏꯌꯔ ꯄꯣꯂꯨꯁꯟꯕꯨ ꯊꯣꯛꯍꯟꯕꯅꯤ ꯈꯪꯗꯦ ꯊꯣꯛꯍꯜꯂꯤꯕ ꯃꯌꯥꯝ ꯑꯁꯤ ꯐꯣꯇꯣꯁꯤꯅ ꯎꯠꯂꯕ ꯃꯇꯨꯡꯗ ꯑꯩꯈꯣꯏꯒꯤ ꯁꯣꯁꯦꯜꯗ ꯀꯔꯤ ꯆꯦꯟꯖꯦꯁ ꯄꯤꯕ ꯌꯥꯕꯒꯦ ꯍꯥꯏꯕꯗꯤ ꯍꯦꯟꯅ ꯍꯦꯟꯅ ꯗꯤꯕꯂꯞ ꯑꯣꯏꯕ ꯍꯦꯟꯅ ꯁꯤ ꯍꯦꯟꯅ ꯆꯥꯎꯈꯠꯄ ꯌꯥꯕ ꯈꯣꯡꯊꯥꯡ ꯑꯃꯗ ꯊꯥꯡꯖꯤꯟꯕ ꯌꯥꯏ ꯑꯗꯨꯒ ꯐꯣꯇꯣꯒ꯭ꯔꯥꯐꯔ ꯑꯩꯈꯣꯏꯒꯤ ꯑꯦꯛꯖꯥꯝꯄꯜ ꯑꯃ ꯑꯣꯏꯅ ꯍꯥꯏꯔꯕꯗ ꯌꯨꯖꯤꯟ ꯁ꯭ꯃꯤꯊ ꯍꯥꯏꯕ ꯅꯨꯄꯥ ꯑꯃ ꯍꯥꯏꯕꯗꯤ ꯃꯥꯁꯦ ꯃꯁꯥꯃꯛꯁꯦ ꯐꯣꯇꯣꯒ꯭ꯔꯥꯐꯔꯅꯤ ꯑꯩꯈꯣꯏꯒꯤ ꯖꯄꯥꯟꯒꯤ ꯋꯥꯇꯔ ꯄꯣꯂꯨꯁꯟꯗ ꯌꯥꯝꯅ ꯆꯥꯎꯅ ꯃꯇꯦꯡ ꯄꯥꯡꯈꯤꯕ ꯃꯥꯅ ꯃꯥꯒꯤ ꯐꯣꯇꯣꯒ꯭ꯔꯥꯐꯔꯁꯤꯅ ꯃꯔꯝ ꯑꯣꯏꯔꯀꯥꯟꯗ ꯌꯥꯝꯅ ꯆꯥꯎꯅ ꯖꯄꯥꯟꯒꯤ ꯋꯥꯇꯔ ꯄꯣꯂꯨꯁꯟꯁꯤꯗ ꯑꯩꯈꯣꯏꯒꯤ ꯑꯍꯣꯡꯕ ꯑꯃ ꯆꯦꯟꯖꯦꯁ ꯑꯃ ꯄꯨꯔꯛꯈꯤꯕ ꯑꯗꯒꯤ ꯐꯣꯇꯣꯒ꯭ꯔꯥꯐꯔꯅꯤ